ꯂꯥꯏꯔꯤꯛꯁꯦ ꯑꯩꯈꯣꯏꯅ ꯑꯍꯥꯟꯕ ꯇꯝꯕ ꯃꯇꯝꯗꯗꯤ ꯑꯩꯈꯣꯏ ꯁꯔꯀꯥꯔꯒꯤ ꯁ꯭ꯀꯨꯜꯗ ꯑꯗꯨꯝ ꯂꯥꯏꯔꯤꯛ ꯈꯔ ꯈꯔ ꯑꯩꯈꯣꯏ ꯏꯕ ꯄꯥꯕ ꯍꯩꯇ꯭ꯔꯤꯐꯥꯎꯁꯦ ꯁꯔꯀꯥꯔꯒꯤ ꯁ꯭ꯀꯨꯜꯗ ꯑꯗꯨꯝ ꯇꯝꯃꯛꯑꯦ ꯑꯗꯩ ꯀ꯭ꯂꯥꯁ ꯈꯤꯇꯪ ꯊ꯭ꯔꯤ ꯐꯣꯔ ꯁꯨꯃꯥꯏꯅ ꯀꯥꯔꯛꯄꯗꯩꯗꯤ ꯑꯩꯈꯣꯏ ꯄ꯭ꯔꯥꯏꯕꯦꯠ ꯁ꯭ꯀꯨꯜꯗ ꯇꯝꯃꯒ ꯀ꯭ꯂꯥꯁ ꯇꯦꯟ ꯐꯥꯎꯕꯁꯤꯃ ꯁ꯭ꯀꯨꯜ ꯑꯃ ꯑꯩꯈꯣꯏꯒꯤ ꯑꯅꯛꯄꯒꯤ ꯄ꯭ꯔꯥꯏꯕꯦꯠ ꯁ꯭ꯀꯨꯜ ꯑꯃ ꯇꯝꯃꯛꯑꯦ ꯑꯗꯒꯤ ꯏꯂꯕꯦꯟ ꯇꯨꯌꯦꯜꯞꯁꯨ ꯑꯗꯨꯝ ꯄ꯭ꯔꯥꯏꯕꯦꯠ ꯁ꯭ꯀꯨꯜꯗ ꯇꯝꯃꯤ ꯑꯗꯨꯒ ꯒ꯭ꯔꯦꯖꯨꯌꯦꯁꯟꯅ ꯁꯔꯀꯥꯔꯒꯤ ꯀꯣꯂꯦꯖ ꯑꯃꯗ ꯇꯧꯔꯛꯑꯦ ꯑꯗꯨꯒ ꯀꯣꯂꯦꯖ ꯇꯧꯔꯛꯄ ꯃꯇꯝꯗꯗꯤ ꯑꯩꯈꯣꯏ ꯁꯔꯀꯥꯔ ꯑꯣꯏꯖꯔꯒꯁꯨ ꯍꯣꯏ ꯄ꯭ꯔꯥꯏꯕꯦꯠ ꯁ꯭ꯀꯨꯜꯖꯤꯡꯁꯤꯒ ꯑꯗꯨꯝ ꯌꯥꯝ ꯏꯈꯦꯠ ꯈꯦꯠꯅꯗꯕꯤ ꯍꯧꯖꯤꯛ ꯑꯩꯈꯣꯏ ꯃꯅꯤꯄꯨꯔꯗꯗꯤ ꯄ꯭ꯔꯥꯏꯕꯦꯠ ꯁ꯭ꯀꯨꯜ ꯀꯣꯂꯦꯖꯁꯦ ꯄꯥꯛꯅ ꯂꯩꯒꯟꯗꯕ ꯑꯗꯣ ꯀꯣꯂꯦꯖꯁꯦ ꯑꯩꯈꯣꯏꯒꯤ ꯃꯅꯤꯄꯨꯔꯗꯗꯤ ꯁꯨꯡꯂꯩ ꯂꯩꯇꯕꯒꯨꯝꯕꯅꯦ ꯄ꯭ꯔꯥꯏꯕꯦꯠ ꯄ꯭ꯔꯥꯏꯕꯦꯠ ꯀꯣꯂꯦꯖꯁꯦ ꯑꯗꯨꯝ ꯁꯔꯀꯥꯔꯒꯤ ꯁ꯭ꯀꯨꯜ ꯑꯣꯏꯔꯒꯁꯨ ꯄ꯭ꯔꯥꯏꯕꯦꯠ ꯑꯣꯏꯔꯒꯁꯨ ꯀꯩꯏꯝꯇ ꯈꯦꯠꯅꯕ ꯂꯩꯇꯦ